ꯑ ꯇꯥꯏꯌꯦ

ꯑꯧ ꯃꯥꯅꯦ

ꯃꯁꯥ ꯀꯃꯥꯏ ꯇꯧꯒꯦ ꯍꯧꯖꯤꯛ

ꯑꯣ ꯃꯥꯒꯤ ꯀꯩꯅꯣ ꯀꯔꯤ ꯀꯔꯤ ꯆꯥꯁꯜꯂꯨꯔꯒꯦ ꯈꯪꯕꯤꯕ꯭ꯔꯣ ꯀꯩ ꯀꯩ ꯄꯤꯖꯒꯦ ꯁꯣꯝꯁꯦ ꯁꯣꯝꯅ ꯍꯜꯂꯣ ꯇꯥꯕꯤꯔꯤꯕꯣ ꯑꯣ ꯃꯥꯒꯤ ꯑꯩꯅ ꯈꯟꯕꯗ ꯃꯥꯁꯦ ꯆꯥꯕ ꯇꯨꯝꯗꯕꯒꯤ ꯑꯣꯏꯔꯝꯕꯁꯨ ꯌꯥꯏ ꯅꯠꯇ꯭ꯔꯒ ꯊꯥꯎ ꯆꯥꯈꯤꯕꯗꯒꯤ ꯃꯥꯁꯦ ꯃꯁꯥ ꯅꯨꯡꯉꯥꯏꯇꯕ ꯇꯨꯝꯕ ꯉꯝꯗꯕꯒꯤ ꯃꯥꯉꯣꯟꯗ ꯈꯔ ꯂꯩꯕ ꯑꯣꯏꯔꯝꯕ ꯌꯥꯏꯌꯦꯕꯀꯣ ꯁꯣꯝꯒꯤ ꯍꯨꯏꯁꯦ ꯀꯩꯅꯣ ꯌꯨꯝꯗ ꯀꯩ ꯍꯥꯏꯅꯤ ꯑꯗꯨꯝ ꯐꯥꯖꯜꯂꯒ ꯊꯝꯕ꯭ꯔꯥ ꯅꯠꯇ꯭ꯔꯒ ꯊꯥꯗꯣꯛꯑꯒ ꯂꯣꯏꯕ꯭ꯔꯥ ꯌꯨꯝꯗ ꯌꯨꯝꯗꯒꯤ ꯂꯦꯡꯗꯕ ꯍꯨꯏꯔꯥ ꯀꯃꯥꯏ ꯇꯧꯕꯅꯣ ꯑꯣ ꯑꯗꯨꯗꯤ ꯃꯥꯁꯦ ꯊꯥꯗꯣꯛꯄ ꯍꯨꯏ ꯑꯣꯏꯇꯔꯒꯗꯤ ꯐꯠꯇ ꯍꯧꯗꯤꯁꯨ ꯈꯔ ꯆꯥꯔꯝꯂꯅꯤꯀꯣ ꯗ꯭ꯔꯦꯟ ꯑꯗꯒꯤ ꯃꯤꯒꯤ ꯗꯁꯕꯤꯟ ꯀꯔꯤ ꯀꯔꯥꯗꯩ ꯈꯔꯕꯨꯗꯤ ꯑꯗꯨꯝ ꯆꯥꯔꯝꯃꯅꯤ ꯑꯗꯨꯅꯁꯨ ꯍꯦꯟꯅ ꯍꯧꯖꯤꯛ ꯅꯨꯡꯉꯥꯏꯇꯕ ꯈꯣꯠꯇꯕ ꯆꯥꯕ ꯇꯨꯝꯗꯕ ꯂꯩꯔꯝꯕꯁꯨ ꯌꯥꯏꯑꯕꯀꯣ ꯑꯗꯣ ꯃꯥꯒꯤ ꯃꯈꯣꯡ ꯍꯥꯝꯕꯗ ꯏ ꯅꯨꯡꯗꯤ ꯌꯥꯎꯕ꯭ꯔꯣ ꯑꯣ ꯑꯗꯨꯗꯤ ꯃꯥ ꯃꯁꯥꯁꯦ ꯍꯧꯖꯤꯛ ꯆꯠꯄ ꯈꯣꯠꯄꯗ ꯍꯥꯏꯕ ꯈꯣꯠꯄ ꯇꯧꯕ꯭ꯔ ꯀꯌꯥꯝ ꯀꯨꯏꯔꯒꯦ ꯃꯥ ꯅꯥꯔꯛꯏꯁꯦ ꯉꯁꯤ ꯈꯛꯇꯔ

ꯍꯜꯂꯣ ꯇꯨꯝꯃꯒ ꯑꯗꯨꯝ ꯂꯩꯌꯦ ꯑꯗꯨꯗꯤ ꯁꯣꯝꯅ ꯇꯧꯔꯒ ꯑꯩꯈꯣꯏꯒꯤ ꯕꯦꯇꯅꯔꯤꯒꯤ ꯀꯩꯅꯣ ꯑꯥ ꯀꯩꯅꯣ ꯀ꯭ꯂꯤꯅꯤꯡ ꯃꯆꯥ ꯑꯃ ꯂꯩꯌꯦꯕꯀꯣ ꯑꯗꯨꯏꯗꯨꯗ ꯁꯣꯝꯅ ꯍꯨꯏꯁꯦ ꯄꯨꯔꯛꯑꯒ ꯐꯤꯔꯣꯟ ꯍꯥꯏꯗꯤ ꯃꯥꯕꯨ ꯂꯨꯝꯒꯗꯕ ꯐꯤ ꯑꯃꯅ ꯀꯣꯟꯕꯤꯔꯦꯗꯅ ꯑꯗꯨꯒ ꯅꯨꯡꯁꯤꯠ ꯀꯩꯀꯥ ꯐꯨꯍꯟꯗꯕꯤꯗ ꯅꯨꯡꯁꯤꯠ ꯀꯩꯀꯥ ꯐꯨꯍꯟꯗꯕꯤꯗ ꯃꯥꯁꯦ ꯄꯨꯕꯤꯔꯛꯑꯣ ꯑꯗꯨꯒꯅꯦ ꯑꯗꯨꯒ ꯃꯥꯁꯦ ꯃꯥꯁꯦ ꯀꯔꯤ ꯇꯧꯒꯦ ꯈꯣꯠꯀꯦꯗꯣ ꯌꯦꯡꯉꯁꯦꯕꯀꯣ ꯑꯗꯒꯤ ꯃꯥꯗꯣ ꯗ꯭ꯔꯤꯞ ꯌꯥꯟꯗꯕ ꯌꯥꯔꯛꯑꯣꯏ ꯑꯗꯨꯒ ꯃꯥ ꯍꯤꯗꯥꯛ ꯆꯥꯕꯒꯤ ꯈꯔ ꯇ꯭ꯔꯤꯠꯃꯦꯟꯗꯤ ꯂꯥꯛꯀꯅꯦꯕ ꯑꯗꯨꯒ ꯁꯣꯝꯒꯤ ꯍꯨꯏꯁꯦ ꯀꯩ ꯕ꯭ꯔꯤꯗ ꯑꯣꯏꯗꯣꯏꯅꯣ ꯀꯌꯥꯝ ꯆꯥꯎꯔꯕ ꯍꯨꯏꯅꯣ ꯆꯍꯤ ꯀꯌꯥ ꯐꯥꯔꯒꯦ ꯑꯥ ꯑꯗ ꯆꯤꯡꯗ ꯂꯩꯕꯗꯣ ꯌꯥꯝ ꯁꯤꯡꯕꯗꯣ ꯅꯠꯇ꯭ꯔꯣ ꯌꯥꯝ ꯁꯤꯡꯕ ꯍꯨꯏꯅꯦ ꯇꯥꯡꯈꯨꯜ ꯍꯨꯏꯗꯤ ꯌꯥꯝ ꯁꯤꯡꯕꯅꯦ ꯃꯥꯗꯤ ꯆꯍꯤ ꯀꯌꯥꯃꯨꯛꯀ ꯁꯨꯔꯛꯑꯒꯦ ꯑꯃ ꯑꯃ ꯁꯨꯔꯦ ꯍꯥꯏꯔꯣ ꯑꯣ ꯑꯗꯣ ꯀꯩꯅꯣꯔꯣ ꯀꯔꯤ ꯕ꯭ꯔꯤꯗ ꯑꯗꯨ ꯁꯣꯝꯒꯤ ꯍꯨꯏꯁꯦ ꯑꯩꯈꯣꯏꯒꯤ ꯀꯩꯅꯣꯗꯨꯗ ꯕꯦꯗꯇꯨꯗ ꯂꯥꯛꯄꯤꯔꯣꯕ ꯀꯣ ꯂꯥꯛꯄꯤꯔꯒ ꯃꯥꯒꯤ ꯃꯁꯥꯁꯦ ꯀꯃꯥꯏ ꯇꯧꯔꯤ ꯈꯣꯠꯂꯤꯗꯨ ꯌꯦꯡꯉꯦꯗꯅ ꯃꯥꯁꯦ ꯗ꯭ꯔꯤꯞ ꯀꯥꯞꯇꯕ ꯌꯥꯔꯣꯏ ꯃꯁꯥꯗꯣ ꯌꯥꯝ ꯁꯣꯜꯂꯦ ꯃꯥꯅ ꯇꯨꯝꯃꯒ ꯑꯗꯨꯝ ꯂꯩ ꯍꯥꯏꯗꯣ ꯃꯁꯥꯗꯣ ꯁꯣꯜꯂ ꯆꯠꯄ ꯉꯝꯗꯕꯩꯅꯦꯕꯀꯣ ꯑꯗꯨꯏꯗꯨꯗ ꯊꯥꯎ ꯊꯨꯝ ꯄꯤꯖꯕꯤꯔꯨꯔꯅꯨ ꯑꯥ ꯑꯆꯝꯕꯒꯨꯝꯕ ꯄꯤꯖꯔꯨꯔꯅꯨ ꯁꯥ ꯀꯩꯀꯥꯁꯨ ꯇꯧꯕꯤꯔꯨꯔꯅꯨꯕꯀꯣ ꯃꯥꯁꯦ ꯗ꯭ꯔꯤꯞ ꯈꯔ ꯌꯥꯜꯂꯒ ꯍꯤꯗꯥꯛ ꯈꯔ ꯀꯥꯞꯄꯒ ꯑꯗꯩꯗꯤ ꯀꯔꯤꯅꯣ ꯃꯥꯉꯣꯟꯗ ꯅꯨꯡꯉꯥꯏꯇ꯭ꯔꯤꯗꯣ ꯃꯥꯉꯣꯟꯗ ꯆꯥꯕ ꯇꯨꯝꯗ꯭ꯔꯤꯔꯥ ꯑꯇꯣꯞꯄ ꯀꯔꯤ ꯅꯨꯡꯉꯥꯏꯇ꯭ꯔꯤꯅꯣ ꯍꯥꯏꯕꯗꯨ ꯌꯦꯡꯉꯒ ꯍꯤꯗꯥꯛ ꯀꯔꯤ ꯀꯔꯥ ꯊꯥꯔꯁꯦꯕꯀꯣ ꯑꯥ ꯇꯥꯕꯤꯔꯤꯕ ꯅꯠꯇ꯭ꯔꯣ ꯑꯗꯨꯃꯥꯏꯅ ꯇꯧꯕꯤꯔꯣ ꯍꯨꯏꯗꯣ ꯏꯪꯍꯟꯕꯤꯔꯅꯨ ꯃꯥꯗꯣ ꯌꯥꯔꯤꯕ ꯃꯈꯩ ꯃꯩ ꯌꯥꯏꯕ꯭ꯔ ꯈꯣꯠꯄꯔ ꯑꯃ ꯇꯧꯕꯤꯔꯣꯕꯀꯣ ꯁꯥꯍꯜꯂꯣꯕ ꯃꯥꯁꯦ ꯑꯗꯨꯃꯥꯏꯅ ꯇꯧꯔꯣ ꯍꯨꯏꯗꯣ ꯐꯖꯅ ꯃꯄꯥꯟꯗ ꯍꯧꯖꯤꯛꯇꯤ ꯍꯣꯏ ꯀꯥꯂꯦꯟꯕꯨꯗꯤ ꯆꯪꯉꯛꯑꯦ ꯑꯗꯨ ꯇꯥꯔꯒꯁꯨ ꯏꯪꯏꯅ ꯅꯨꯡꯁꯤꯠ ꯁꯤꯠꯄꯗꯨꯗꯅ ꯏꯪꯕꯅꯦꯕꯀꯣ ꯑꯗꯨꯅ ꯍꯨꯏꯗꯣ ꯌꯥꯔꯤꯈꯩꯗꯤ ꯃꯄꯥꯟꯗ ꯊꯝꯃꯣ ꯑꯗꯨꯒ ꯃꯈꯥꯗ ꯑꯏꯪꯕꯗꯒ ꯀꯨꯜꯍꯟꯕꯤꯒꯅꯣꯕ ꯂꯨꯝꯅꯕ ꯃꯥ ꯐꯤꯔꯣꯟ ꯑꯊꯥ ꯑꯊꯥꯕ ꯑꯩꯈꯣꯏꯒꯤ ꯍꯥꯟꯅ ꯑꯉꯥꯡꯒꯤ ꯐꯤꯔꯣꯟ ꯑꯊꯥꯕ ꯆꯥꯗ꯭ꯔꯕꯒꯨꯝꯕ ꯂꯩꯕꯗꯣ ꯑꯗꯨꯗꯨꯅ ꯐꯖꯅ ꯁꯦꯠꯄꯤꯔꯣ ꯐꯤꯗꯨ ꯂꯨꯝꯅ ꯊꯝꯕꯤꯔꯣ ꯑꯗꯨꯒ ꯌꯥꯔꯤꯕ ꯃꯈꯩ ꯑꯗꯨꯝ ꯃꯩ ꯌꯥꯏꯕ ꯅꯠꯇ꯭ꯔꯒ ꯅꯨꯡꯁꯥꯗ ꯅꯨꯡꯁꯥꯗ ꯐꯧꯕꯗꯣ ꯐꯧꯕ ꯍꯥꯏꯗꯤ ꯅꯨꯡꯁꯥ ꯌꯥꯏꯍꯟꯕꯗꯣ

ꯑꯗꯨꯗꯨꯅ ꯀꯩꯅꯣ ꯇꯧꯒꯦꯁꯨ ꯇꯧꯑꯣ ꯊꯤꯠꯂꯒꯅꯦ ꯃꯍꯤ ꯈꯔ ꯄꯤꯊꯛꯄ ꯌꯥꯕ꯭ꯔꯥ ꯌꯦꯡꯉꯣ

ꯑꯗꯨꯅꯗꯤꯅꯦ ꯑꯗꯨ ꯑꯣꯏꯇꯥꯔꯒꯗꯤ ꯑꯥ ꯑꯗꯨꯗꯣ ꯑꯗꯨ ꯑꯣꯏꯇꯥꯔꯒꯗꯤ ꯀꯩꯅꯣꯗꯣ ꯑꯗꯨꯗꯣ ꯄꯨꯕꯤꯔꯛꯂꯣꯅꯦ ꯈꯔ ꯊꯨꯅ ꯈꯔ ꯊꯨꯅ ꯍꯣꯏ ꯍꯣꯏ ꯍꯣꯏ ꯈꯔ ꯍꯣꯏ ꯈꯔ ꯊꯨꯅ ꯂꯥꯛꯄꯤꯔꯣ ꯍꯨꯏꯗꯣ ꯃꯁꯥꯗꯣ ꯌꯥꯝ ꯁꯣꯜꯂꯕ ꯃꯥꯜꯂꯦ ꯑꯗꯨꯅ ꯑꯥ ꯀꯩꯁꯨ ꯀꯥ ꯍꯦꯟꯅꯕꯨꯗꯤ ꯆꯪꯉꯣꯏꯗ ꯑꯥ ꯆꯍꯨꯝ ꯆꯃꯔꯤ ꯃꯨꯛꯇꯪ ꯆꯪꯒꯅꯤ ꯍꯨꯏꯗꯣ ꯀꯩꯁꯨ ꯀꯥ ꯍꯦꯟꯅ ꯌꯥꯝ ꯀꯩꯅꯣ ꯇꯧꯕ ꯕ꯭ꯔꯤꯗ ꯅꯠꯇꯕꯅꯤꯅꯀꯣ ꯑꯗꯣ ꯃꯥꯒꯤ ꯍꯤꯗꯥꯛ ꯃꯥꯒꯤ ꯍꯤꯗꯥꯛꯇꯨꯒꯤ ꯃꯇꯨꯡ ꯏꯟꯅ ꯂꯥꯛꯀꯅꯤ ꯃꯥꯗꯣ ꯀꯔꯤ ꯅꯥꯔꯤꯅꯣ ꯍꯥꯏꯗꯣ ꯆꯍꯨꯝ ꯆꯃꯔꯤꯗꯣ ꯗꯥꯏꯔꯦꯛ ꯑꯩꯅ ꯐꯤꯛꯁ ꯇꯥꯕ ꯉꯝꯂꯣꯏꯕ ꯃꯥꯒꯤ ꯅꯥꯔꯤꯕꯗꯣ ꯀꯔꯤ ꯅꯥꯔꯤꯅꯣ ꯈꯪꯉꯕ ꯃꯇꯨꯡꯗ ꯍꯤꯗꯥꯛꯀꯤ ꯄ꯭ꯔꯥꯏꯖꯇꯣ ꯍꯤꯗꯥꯛꯇꯨꯗ ꯈꯔ ꯆꯪꯒꯗ꯭ꯔ ꯑꯇꯣꯞꯄꯗꯤ ꯀꯩꯁꯨ ꯆꯪꯅꯕꯗꯤ ꯂꯩꯇꯦꯕꯀꯣ ꯍꯣꯏ ꯍꯣꯏ ꯍꯣꯏ ꯍꯣꯏ ꯍꯣꯏ ꯊꯝꯃꯦ ꯊꯝꯃꯦ